ꯄꯣꯛꯄꯇ ꯉꯥꯏꯔꯤꯕ ꯑꯉꯥꯡꯁꯤꯡꯒꯤꯗꯃꯛ ꯆꯦꯛꯁꯤꯟꯒꯗꯕꯗꯤ ꯑꯩꯈꯣꯏꯅ ꯏꯁꯤꯡ ꯑꯃꯁꯨꯡ ꯌꯥꯝꯅ ꯗꯔꯀꯥꯔ ꯑꯣꯏ ꯑꯃꯁꯨꯡ ꯐꯤꯅ ꯐꯖꯅ ꯏꯃꯨꯡ ꯃꯅꯨꯡꯗ ꯐꯤꯅ ꯌꯣꯝꯁꯤꯟꯕꯤꯔꯒ ꯊꯝꯃꯒ ꯑꯃꯁꯨꯡ ꯃꯃꯥ ꯃꯄꯥ ꯃꯁꯥ ꯅꯥꯟꯅ ꯂꯩꯕ ꯗꯔꯀꯥꯔ ꯑꯣꯏ ꯑꯃꯁꯨꯡ ꯃꯈꯨꯠ ꯃꯁꯥ ꯁꯦꯡꯅ ꯍꯥꯝꯗ꯭ꯔꯒꯗꯤ ꯑꯉꯥꯡꯁꯤꯡ ꯑꯗꯨ ꯇꯥꯞ ꯇꯥꯞ ꯄꯥꯏꯕ ꯌꯥꯗꯦ ꯑꯩꯈꯣꯏꯅ ꯄꯤꯛꯂꯤꯕ ꯅꯧꯔꯤꯕ ꯑꯉꯥꯡꯁꯤꯡ ꯑꯗꯨ ꯌꯥꯝꯅ ꯐꯖꯅ ꯃꯩ ꯌꯥꯏꯕꯤꯗꯅ ꯃꯄꯥꯟꯗ ꯄꯨꯊꯣꯛꯇꯕ ꯁꯤꯅ ꯑꯐꯕ ꯑꯣꯏꯒꯅꯤ